ꯚꯥꯔꯠꯀꯤ ꯃꯅꯨꯡ ꯆꯟꯅ ꯂꯩꯕ ꯑꯩꯈꯣꯏꯒꯤ ꯆꯠꯊꯣꯛ ꯆꯠꯁꯤꯟꯒꯤ ꯍꯥꯏꯔꯤꯕ ꯇ꯭ꯔꯥꯟꯁꯄꯣꯔꯠꯇꯦꯁꯟꯒꯤ ꯂꯝꯕꯤ ꯊꯣꯡ ꯒꯤ ꯐꯤꯕꯝ ꯑꯁꯦ ꯃꯔꯨ ꯑꯣꯏꯅ ꯑꯩꯈꯣꯏꯒꯤ ꯚꯥꯔꯠꯀꯤ ꯃꯅꯨꯡ ꯆꯟꯅ ꯂꯩꯔꯤꯕ ꯏꯁꯇꯦꯠ ꯃꯅꯤꯄꯨꯔ ꯑꯃꯗꯤ ꯅꯣꯔꯠ ꯏꯁꯀꯤ ꯃꯐꯝ ꯑꯌꯥꯝꯕꯗ ꯑꯩꯈꯣꯏꯒꯤ ꯂꯝꯕꯤꯁꯦ ꯃꯔꯝ ꯆꯥꯅ ꯁꯦꯝꯗꯕ ꯍꯥꯏꯋꯦ ꯅꯠꯇꯅ ꯑꯇꯩ ꯂꯝꯕꯤꯁꯤꯡ ꯈꯨꯗꯣꯡ ꯃꯔꯝ ꯆꯥꯗꯕ ꯂꯝꯕꯤ ꯊꯣꯡ ꯃꯔꯝ ꯆꯥꯗꯕ ꯑꯗꯨꯒ ꯂꯝꯕꯤ ꯑꯁꯤꯗ ꯑꯩꯈꯣꯏ ꯃꯔꯝ ꯆꯥꯗꯕꯅ ꯃꯔꯝ ꯑꯣꯏꯗꯨꯅ ꯃꯇꯝ ꯆꯥꯅ ꯌꯧꯕ ꯉꯝꯗꯕ ꯑꯃꯗꯤ ꯄꯣꯠ ꯆꯩ ꯄꯨꯊꯣꯛ ꯄꯨꯁꯤꯟ ꯆꯠꯊꯣꯛ ꯆꯠꯁꯤꯟꯗ ꯃꯇꯝ ꯌꯥꯝ ꯆꯪꯍꯟꯕ ꯈꯨꯗꯣꯡ ꯆꯥꯗꯕ ꯀꯌꯥ ꯑꯃꯁꯨ ꯂꯩ ꯊꯦꯡꯅꯩ ꯑꯗꯨꯒ ꯂꯣꯏꯅꯅ ꯃꯔꯛꯇ ꯀꯔꯤꯒꯨꯝꯕ ꯒꯥꯔꯤꯅꯣꯡ ꯌꯥꯔꯛꯇꯕ ꯑꯗꯒꯤ ꯈꯨꯗꯣꯡ ꯊꯤꯗꯨꯅ ꯒꯥꯔꯤꯗ ꯑꯁꯣꯏ ꯑꯉꯥꯝ ꯊꯣꯔꯛꯄ ꯃꯇꯝꯗ ꯃꯗꯨꯗ ꯈꯨꯗꯛꯇ ꯑꯩꯈꯣꯏꯅ ꯒꯥꯔꯤ ꯑꯁꯤ ꯁꯦꯝꯅꯕ ꯑꯃ ꯑꯃ ꯇꯧꯅꯕ ꯋꯥꯔꯛꯁꯣꯞꯅꯆꯤꯡꯕ ꯑꯃ ꯑꯃ ꯈꯨꯗꯣꯡ ꯆꯥꯕ ꯀꯌꯥ ꯐꯪꯗꯕ ꯂꯩꯐꯝ ꯆꯥꯐꯝ ꯃꯔꯥꯡ ꯀꯥꯏꯅ ꯐꯪꯗꯕ ꯑꯁꯤꯒꯨꯝꯕ ꯈꯨꯗꯣꯡ ꯊꯤꯕ ꯀꯌꯥ ꯑꯃꯁꯨ ꯊꯦꯡꯅꯩ ꯂꯣꯏꯅꯅ ꯃꯐꯝꯁꯦ ꯍꯥꯏꯔꯤꯕ ꯃꯐꯝꯁꯤꯡ ꯑꯁꯤꯗ ꯕꯥꯏ ꯔꯣꯠ ꯅꯠꯇꯅ ꯍꯥꯏꯗꯤ ꯁꯤꯖꯤꯟꯅꯕ ꯍꯥꯏꯗꯤ ꯇ꯭ꯔꯥꯟꯁꯄꯣꯔꯠꯇꯦꯁꯟꯒꯤ ꯈꯨꯗꯣꯡ ꯆꯥꯕ ꯑꯁꯤ ꯊꯣꯏꯗꯣꯛꯅ ꯂꯩꯇꯦ ꯃꯔꯝꯗꯤ ꯇ꯭ꯔꯦꯟ ꯂꯝꯕꯤ ꯃꯔꯝ ꯆꯥꯅ ꯂꯩꯇꯦ ꯂꯣꯏꯅꯅ ꯑꯦꯌꯔꯒꯤ ꯐꯦꯁꯤꯂꯤꯇꯤꯁ ꯀꯥꯔꯒꯣꯅꯆꯤꯡꯕꯁꯨ ꯀꯌꯥ ꯀꯥ ꯍꯦꯟꯅ ꯐꯦꯁꯤꯂꯤꯇꯤꯁ ꯐꯪꯗꯦ ꯂꯩꯖꯔꯒꯁꯨ ꯌꯥꯝꯅ ꯀꯩꯇꯧꯅ ꯐꯪꯉꯤ ꯑꯗꯨꯒ ꯈꯨꯗꯣꯡ ꯆꯥꯕ ꯈꯔ ꯍꯥꯏꯔꯒ ꯍꯧꯖꯤꯛ ꯍꯧꯖꯤꯛꯀꯤ ꯑꯣꯏꯅ ꯅꯦꯁꯟ ꯍꯥꯏꯋꯦ ꯑꯁꯤ ꯗꯦꯚꯂꯞ ꯇꯧꯔꯛꯄꯒꯤ ꯃꯇꯨꯡꯏꯟꯅ ꯅꯦꯁꯟ ꯍꯥꯏꯋꯦ ꯁꯤꯡꯗ ꯂꯝꯕꯤ ꯄꯥꯛꯊꯣꯛꯄ ꯆꯥꯎꯊꯣꯛꯄ ꯑꯗꯒꯤ ꯂꯝꯕꯤ ꯐꯒꯠꯂꯛꯄꯅ ꯃꯔꯝ ꯑꯣꯏꯔꯒ ꯍꯥꯟꯅ ꯊꯣꯛꯂꯝꯕ ꯑꯦꯛꯁꯤꯗꯦꯟꯒꯤ ꯆꯥꯡ ꯆꯥꯡ ꯌꯥꯝꯅ ꯍꯟꯊꯔꯛꯑꯦ ꯑꯗꯨꯒ ꯍꯥꯟꯅ ꯄꯨꯡ ꯑꯅꯤ ꯑꯍꯨꯝ ꯅꯠꯇ꯭ꯔꯒ ꯃꯔꯤ ꯃꯉꯥ ꯆꯪꯂꯝꯕ ꯑꯁꯤ ꯄꯨꯡ ꯑꯍꯨꯝ ꯆꯪꯂꯝꯕ ꯑꯗꯨ ꯄꯨꯡ ꯑꯅꯤꯗ ꯌꯧꯕ ꯉꯝꯕ ꯃꯉꯥ ꯆꯪꯂꯝꯕꯗꯨ ꯄꯨꯡ ꯑꯅꯤ ꯑꯍꯨꯝꯗ ꯌꯧꯕ ꯉꯝꯕ ꯁꯨꯝꯕ ꯈꯨꯗꯣꯡ ꯆꯥꯕ ꯈꯔ ꯑꯃ ꯑꯃꯨꯛ ꯑꯩꯈꯣꯏꯒꯤ ꯃꯇꯝꯒꯤ ꯃꯇꯨꯡꯏꯟꯅ ꯆꯥꯎꯈꯠꯂꯛꯄꯒꯤ ꯃꯇꯨꯡ ꯏꯟꯅ ꯗꯦꯚꯦꯂꯞ ꯇꯧꯔꯛꯄꯒꯤ ꯃꯇꯨꯡ ꯏꯟꯅ ꯍꯥꯎꯋꯦ ꯁꯤ ꯗꯦꯚꯦꯂꯞ ꯇꯧꯔꯛꯄꯗꯒꯤ ꯈꯨꯗꯣꯡꯆꯥꯕ ꯀꯌꯥ ꯃꯌꯥꯝꯗ ꯐꯪꯍꯜꯂꯤ ꯑꯗꯨꯅ ꯃꯁꯤꯒꯨꯝꯕ ꯑꯁꯤ ꯐꯪꯂꯛꯄꯗꯒꯤ ꯃꯌꯥꯝꯒꯤ ꯆꯠꯊꯣꯛ ꯆꯠꯁꯤꯟ ꯑꯃꯗꯤ ꯀꯔꯕꯥꯔꯗ ꯈꯨꯗꯣꯡꯆꯥꯕ ꯍꯦꯟꯒꯠꯍꯜꯂꯤ